ꯔꯦꯁꯃꯤ ꯍꯣꯔꯦꯟꯒꯤ ꯀꯩꯅꯣ ꯊꯥꯕꯜ ꯑꯦ ꯊꯥꯕꯟ ꯍꯥꯏꯗꯣꯔꯝꯃꯦ ꯊꯥꯕꯜꯗ ꯋꯥꯈꯜꯗ ꯈꯜꯂ ꯂꯩꯔꯦ ꯀꯩꯅꯣꯗꯣ ꯄꯩꯁꯥ ꯈꯥꯏ ꯆꯠꯄꯗꯣ ꯀꯔꯤ ꯀꯃꯥꯏꯅ ꯇꯧꯗꯣꯏꯅꯣ ꯅꯪ ꯗ꯭ꯔꯦꯁ ꯀꯃꯥꯏꯅ ꯑꯗꯨꯏ ꯐꯣꯟ ꯇꯧꯔꯛꯏꯃꯦ ꯑꯪ ꯆꯞ ꯃꯥꯟꯅꯅ ꯆꯠꯄꯅ ꯐꯠꯇ꯭ꯔꯣ ꯑꯗꯨꯒꯤꯅꯦ ꯃꯥꯏ ꯐꯦꯁꯦꯜꯗꯤ ꯇꯧꯔꯨꯗ꯭ꯔꯤꯕꯀꯣ ꯑꯗꯣ ꯑꯩꯅꯅꯦ ꯑꯩ ꯄꯤꯁꯨꯝꯒꯅꯦ ꯁꯝꯒꯗꯤ ꯀꯛꯎꯔꯦ ꯅꯪꯗꯤ ꯄꯤꯁꯨꯝꯁꯨ ꯐꯣꯏꯔꯨꯕꯗꯩ ꯑꯗꯩꯗꯤꯅꯦ ꯏꯕꯦꯝꯃ ꯃꯩ ꯊꯥ ꯅꯨꯃꯤꯠ ꯑꯦ ꯃꯩ ꯊꯥ ꯅꯨꯃꯤꯠ ꯅꯠꯇꯦ ꯍꯂꯪꯀꯥ ꯅꯨꯃꯤꯠꯇꯣ ꯑꯗꯨꯗ ꯑꯩ ꯀꯩꯅꯣꯅꯦ ꯖꯨꯅꯤꯌꯥꯔ ꯁ꯭ꯀꯨꯜ ꯄꯔꯦꯡ ꯂꯥꯏꯟꯗꯁꯨ ꯀꯩꯅꯣ ꯇꯧꯋꯦꯅ ꯊꯥꯕꯜ ꯂꯩꯌꯦꯅ ꯍꯥꯏꯌꯦ ꯑꯗꯨꯒꯤ ꯍꯣꯏ ꯑꯗꯣ ꯁꯅꯥꯁꯨ ꯂꯩꯔꯨꯗ꯭ꯔꯤ ꯑꯗꯨꯅꯅꯦ ꯑꯩ ꯅꯉꯣꯟꯗ ꯐꯣꯟ ꯇꯧꯔꯛꯏꯁꯦ ꯐꯨꯔꯤꯠꯀꯥꯁꯨ ꯇꯨꯗꯔꯤꯌꯦ ꯑꯗꯨꯅꯦ ꯐꯨꯔꯤꯠꯁꯨ ꯑꯃ ꯐꯥꯎ ꯇꯨꯗꯔꯤ ꯑꯗꯨ ꯍꯣꯔꯦꯟ ꯃꯩ ꯊꯥꯕꯩꯗꯨ ꯅꯪ ꯊꯣꯛꯂꯛꯇꯣꯏ ꯅꯠꯇ꯭ꯔꯣ ꯑꯩꯅ ꯑꯗꯨ ꯑꯩꯅ ꯍꯥꯏꯁꯤꯅ ꯁꯤꯅꯦꯕ ꯃꯩ ꯊꯥꯕꯗꯨ ꯊꯣꯛꯂꯛꯑꯣꯕꯀꯣ ꯑꯗꯣ ꯅꯪꯁꯨ ꯅꯪ ꯌꯦꯟ ꯇꯥꯎ ꯀꯩꯀꯥꯗꯨ ꯊꯝꯃꯨꯔꯅꯤꯗꯅ ꯌꯨꯝꯗ ꯑꯗꯨꯗ ꯊꯣꯛꯂꯛꯑꯒ ꯑꯩꯈꯣꯏꯗ ꯑꯗꯨꯝ ꯂꯥꯛꯑꯣ ꯑꯗꯣ ꯑꯩꯈꯣꯏꯉꯩꯗꯨ ꯆꯠꯂꯁꯦꯕ ꯑꯗꯣ ꯗ꯭ꯔꯦꯁꯁꯤꯅ ꯀꯔꯤ ꯃꯆꯨ ꯁꯦꯠꯇꯣꯏꯅꯣ ꯍꯣꯏ ꯌꯥꯏ ꯍꯣꯏ ꯑꯗꯨꯗꯤ ꯄꯨꯂꯞ ꯆꯞ ꯃꯥꯟꯅꯅ ꯁꯦꯠꯂꯁꯦ ꯑꯗꯨꯅ ꯐꯔꯣꯏꯗ꯭ꯔꯥ ꯍꯣꯏ ꯑꯗꯨꯒ ꯀꯩꯅꯣ ꯍꯣꯔꯦꯟꯗꯨ ꯄꯩꯁꯥ ꯑꯪ ꯍꯣꯔꯦꯟ ꯄꯩꯁꯥ ꯈꯥꯏ ꯆꯠꯀꯥꯟꯗ ꯋꯥꯔꯤꯗꯣ ꯁꯥꯟꯅꯔꯁꯦꯕ ꯀꯩꯒꯤꯅꯣꯗꯤ ꯍꯌꯦꯡꯗꯩ ꯄꯩꯁꯥ ꯃꯨꯟꯕ ꯈꯣꯠꯄ ꯇꯧꯗꯣꯏꯅꯤꯗꯅ ꯑꯩꯈꯣꯏ ꯑꯗꯨꯒ ꯑꯩꯈꯣꯏ ꯊꯥꯕꯟꯗꯨꯅꯅꯦ ꯍꯂꯪꯀꯥ ꯍꯂꯪꯀꯥ ꯅꯨꯃꯤꯠꯇ ꯁꯤꯟꯅꯕ ꯐꯕ꯭ꯔꯥ ꯅꯠꯇ꯭ꯔꯒꯅꯅꯦ ꯄꯤꯆꯀꯥꯔꯤ ꯅꯨꯃꯤꯠꯅ ꯁꯤꯟꯕꯅ ꯐꯕ꯭ꯔꯥ ꯑꯗꯨꯏ ꯋꯥꯈꯟꯗꯨꯁꯨ ꯑꯩꯅ ꯍꯥꯏꯐꯦꯠ ꯈꯪꯅꯤꯡꯕꯩ ꯍꯪꯉꯛꯏꯅꯤ ꯄꯤꯆꯀꯥꯔꯤꯁꯤꯅ ꯍꯌꯦꯡꯂꯣ ꯑꯣꯏꯗꯣꯏꯁꯦ ꯑꯣꯍꯣ ꯑꯩ ꯋꯥꯈꯜꯗꯅ ꯑꯗꯨꯗꯤ ꯃꯔꯤꯅꯤ ꯃꯔꯤꯅꯤ ꯑꯥ ꯑꯪ ꯍꯣꯏ ꯑꯗꯨꯒꯤ ꯑꯗꯣ ꯅꯪ ꯐꯨꯔꯤꯠꯇꯤ ꯀꯃꯥꯏꯅ ꯇꯧꯗꯣꯏꯕ ꯇꯨꯕꯗꯤ

ꯑꯗꯣ ꯍꯟꯗꯛꯇꯤꯅꯦ ꯄꯩꯁꯥ ꯃꯨꯟ ꯊꯣꯛꯄꯗꯣ ꯀꯩꯅꯣ ꯇꯧꯁꯦ ꯍꯥꯏꯕ ꯑꯩ ꯐꯅꯦꯛꯁꯨ ꯆꯞ ꯃꯥꯅꯅ ꯁꯦꯠꯁꯤ ꯍꯥꯏꯕꯩ ꯍꯟꯗꯛꯗꯤ ꯑꯩꯈꯣꯏ ꯎꯝ ꯑꯗꯨꯒꯤ ꯃꯣꯏꯉꯩꯗꯨꯁꯨ ꯑꯩꯅ ꯈꯔ ꯈꯔꯕꯨꯗꯤ ꯍꯥꯏ ꯍꯧꯈ꯭ꯔꯕꯅꯦꯕ ꯇꯜꯂꯤ ꯈꯔ ꯑꯃꯨꯛ ꯍꯥꯏ ꯑꯗꯩꯗꯤ ꯀꯣꯂꯦꯁ ꯈꯔ ꯁꯦꯠꯁꯤ ꯑꯃꯨꯛ ꯈꯔ ꯑꯃꯨꯛ ꯍꯥꯏ ꯑꯗꯨꯒꯤꯅꯦꯕ ꯐꯖꯗ꯭ꯔꯣ ꯑꯗꯨ ꯑꯣꯏꯋꯦ ꯑꯗꯨꯒꯤ ꯑꯩꯅ ꯐꯅꯦꯛꯁꯨ ꯆꯞ ꯃꯥꯟꯅꯅ ꯁꯦꯠꯂꯁꯤ ꯈꯣꯠꯂꯁꯤ ꯑꯅ ꯈꯔ ꯀꯦꯔꯥ ꯇꯧꯁꯦꯅ ꯑꯗꯨꯒꯤ ꯅꯉꯣꯟꯗ ꯐꯣꯟ ꯇꯧꯔꯛꯏꯃꯤ ꯑꯗꯣ ꯍꯣꯔꯦꯟꯗꯨ ꯎꯝ ꯍꯣꯏ ꯍꯣꯏ ꯍꯣꯔꯦꯟꯗꯨ ꯑꯩꯈꯣꯏ ꯉꯩꯗꯨ ꯃꯩ ꯊꯥꯐꯝꯗꯨꯗ ꯄꯨꯜꯂꯞ ꯄꯨꯜꯂꯒ ꯌꯨꯝꯗ ꯄꯨꯖꯥ ꯀꯠꯄꯩ ꯈꯣꯠꯄꯩ ꯆꯪꯅꯔꯨꯅꯤꯗꯅ ꯑꯗꯨꯒꯤ ꯄꯩꯁꯥ ꯈꯥꯏꯔꯨꯔꯁꯤ ꯈꯔ ꯉꯟꯅ ꯈꯥꯏꯁꯤ ꯊꯦꯡꯉꯗꯤ ꯇꯜꯂꯕ ꯑꯗꯩ ꯑꯃꯨꯛ ꯍꯥꯌꯦꯡ ꯍꯪꯆꯤꯠ ꯍꯣꯏ ꯑꯗ ꯍꯌꯦꯡ ꯍꯪꯆꯤꯠꯇꯩꯗꯤ ꯄꯩꯁꯥꯗꯣ ꯑꯃꯨꯛ ꯄꯨꯜꯂꯞ ꯃꯨꯟꯗꯣꯏꯃꯤꯅꯀꯣ ꯑꯗꯩ ꯊꯥꯕꯜꯁꯨ ꯑꯃꯨꯛ ꯁꯤꯟꯗꯣꯏꯅꯤ ꯊꯥꯕꯜꯒꯤ ꯄꯩꯁꯥ ꯈꯥꯏꯕ ꯈꯣꯠꯄ ꯑꯃꯨꯛ ꯆꯠꯇꯣꯏꯃꯤꯅ ꯑꯗꯨꯒꯤꯅꯤ ꯑꯩ ꯅꯉꯣꯟꯗ ꯐꯣꯟ ꯇꯧꯔꯛꯏꯁꯦ ꯍꯣꯏ ꯑꯗꯣ ꯅꯪ ꯀꯩꯗꯧꯔꯤꯅꯣ ꯎꯝ ꯍꯣꯍꯣꯏ ꯑꯗꯨꯒꯤꯅꯦ ꯑꯩꯅ ꯊꯝꯃꯒꯦꯀꯣ ꯑꯗꯨꯗꯤ